ꯍꯣꯏ ꯃꯁꯥꯟꯅ ꯑꯁꯤꯕꯨ ꯁꯥꯟꯅꯕ ꯃꯇꯝꯗ ꯑꯩꯈꯣꯏꯗ ꯀꯥꯅꯕꯁꯨ ꯑꯗꯨꯝ ꯄꯤ ꯃꯥꯏꯟ ꯐ꯭ꯔꯦꯁ ꯇꯧꯕꯗ ꯑꯗꯨꯒ ꯃꯁꯥ ꯐꯕꯗ ꯑꯗꯨꯒꯨꯝꯕꯗ ꯀꯥꯅꯕꯁꯨ ꯃꯁꯥꯟꯅꯁꯤꯡꯁꯤꯅ ꯌꯥꯝꯅ ꯀꯥꯅꯕ